ꯀꯅꯥ ꯑꯣꯏꯕꯤꯔꯝꯅꯣ ꯁꯤꯕꯨ ꯑꯣ ꯍꯣꯏ ꯍꯣꯏ ꯑꯗꯨꯗꯤ ꯌꯥꯝ ꯅꯨꯡꯉꯥꯏꯖꯔꯦ ꯑꯩꯅ ꯊꯤꯔꯤꯖꯤꯖꯨ ꯃꯥ ꯁꯛꯈꯤꯒꯤ ꯗꯨꯀꯥꯟꯗꯨꯅꯦꯕ ꯑꯩ ꯊꯤꯔꯤꯖꯦꯀꯣ

ꯑꯧ ꯑꯧ ꯍꯣꯏ ꯍꯣꯏ

ꯑꯧ ꯑꯧ ꯑꯗꯣ ꯁꯤꯒꯤꯗꯣ ꯀꯩꯅꯣ ꯂꯨꯍꯣꯡꯕꯒꯤ ꯄꯣꯠꯆꯩ ꯂꯧꯒꯗꯝꯅꯦꯕ ꯑꯗꯣ ꯑꯧ ꯑꯧ ꯀꯣꯜ ꯂꯤꯛꯇꯣ ꯂꯨꯍꯣꯡꯕꯒꯤ ꯂꯣꯏꯅꯃꯛ ꯐꯪꯒꯗ꯭ꯔꯥ ꯑꯧ ꯍꯣꯏ ꯍꯣꯏ ꯑꯗꯨꯗꯤ ꯑꯩ ꯂꯤꯁ ꯑꯃ ꯁꯦꯝꯃꯒ ꯑꯗꯨꯝ ꯃꯊꯪ ꯃꯊꯪ ꯍꯥꯏꯖꯔꯛꯑꯒꯦ ꯑꯩꯈꯣꯏꯒꯤ ꯀꯩꯅꯣ ꯀꯣꯔꯐꯨ ꯁꯤꯜꯚꯔꯒꯤ ꯀꯣꯔꯐꯨꯗꯣ ꯈꯔ ꯑꯆꯧꯕꯗꯨꯃ ꯂꯩꯔꯦꯀꯣ ꯑꯗꯣ ꯑꯗꯨꯅ ꯃꯃꯟꯗꯣ ꯀꯌꯥꯃꯨꯛ

ꯍꯣꯏ ꯍꯣꯏ ꯑꯧ ꯑꯗꯨꯃ ꯂꯩꯔꯦ ꯑꯗꯣ ꯑꯗꯒꯤ ꯑꯩꯈꯣꯏꯒꯤ ꯁꯤꯜꯚꯔꯒꯤ ꯆꯦꯡꯐꯨꯗꯣ ꯆꯦꯡꯐꯨꯗꯨ ꯀꯌꯥꯃꯨꯛ ꯇꯥꯗꯣꯏꯅꯣ ꯂꯩꯕ ꯅꯠꯇ꯭ꯔꯣ ꯑꯣ ꯍꯣꯏ ꯍꯣꯏ ꯎꯝ ꯑꯥ ꯑꯗꯒꯤ ꯑꯥ ꯍꯣꯏ ꯑꯗꯨ ꯂꯩꯔꯦ ꯑꯗꯒꯤꯅꯦ ꯑꯩꯈꯣꯏꯒꯤ ꯊꯥꯏꯅꯒꯤ ꯑꯣꯏꯅ ꯇꯧꯕ ꯁꯅꯥꯕꯨꯟ ꯑꯔꯪꯕ

ꯑꯣ ꯍꯣꯏ ꯍꯣꯏ ꯍꯣꯏ ꯑꯗꯒꯤ ꯉꯥꯇꯪ ꯉꯥꯏꯕꯤꯒꯣ ꯑꯩꯖꯨ ꯄꯩꯁꯥ ꯔꯦꯠꯇꯣ ꯑꯝꯇ ꯕꯣꯏ ꯗꯥꯏꯔꯤ ꯑꯝꯇ ꯑꯝꯇ ꯏꯍꯧꯒꯦ ꯑꯥ ꯑꯧ ꯑꯧ ꯄꯩꯁꯥꯗꯣ ꯑꯗꯨꯝ ꯑꯧ ꯑꯧ ꯄꯣꯔꯛꯅꯅꯕꯒꯤ ꯑꯗꯨꯗꯤ ꯑꯗꯨꯃ ꯂꯩꯔꯦ ꯑꯩꯈꯣꯏꯒꯤ ꯊꯥꯏꯅꯒꯤꯕꯨꯗꯤ ꯑꯣꯏꯒ꯭ꯔꯦ ꯑꯗꯨ ꯑꯣꯏꯔꯁꯨ ꯁꯃꯨꯛ ꯑꯔꯪꯕꯗꯣ ꯑꯗꯨꯅ ꯀꯌꯥꯃꯨꯛ ꯇꯥꯖꯥꯠꯅꯣ ꯑꯣ ꯍꯣꯏ ꯍꯣꯏ ꯑꯩꯅ ꯍꯥꯏꯔꯤꯁꯤꯡꯁꯦ ꯑꯗꯨꯝ ꯂꯤꯁꯇ ꯑꯗꯨꯝ ꯏꯁꯟꯕꯤꯌꯨ ꯑꯗꯨꯒ ꯄꯣꯠꯇꯣ ꯑꯐꯕ ꯈꯟꯇꯣꯛꯄꯤꯔ ꯊꯝꯕꯤꯔꯝꯃꯣꯀꯣ ꯑꯥ ꯍꯣꯏ ꯑꯗꯒꯤ ꯑꯗꯒꯤ ꯂꯥꯏ ꯗꯨꯛ ꯀꯠꯄꯒꯤ ꯍꯥ ꯑꯧ ꯑꯗꯨꯁꯨ ꯐꯖꯕ ꯁꯤ ꯗꯤꯖꯥꯏꯟꯗꯨ ꯁꯤꯅ ꯐꯖꯩ ꯍꯥꯏꯕꯗꯣ

ꯑꯧ ꯑꯗꯨꯒꯗꯣ ꯈꯟꯗꯣꯛꯑꯒ ꯑꯗꯨꯝ ꯊꯝꯕꯤꯔꯝꯃꯣꯕ

ꯍꯣꯏ ꯍꯣꯏ ꯍꯣꯏ ꯎꯝ ꯑꯗꯒꯤ ꯇꯦꯛꯁꯤꯕꯨ ꯑꯔꯪꯕꯗꯨꯅ ꯐꯔꯤꯔꯥ ꯁ꯭ꯇꯤꯜꯒꯤ ꯇꯦꯛꯇꯨꯅ ꯐꯔꯤꯔꯥ ꯇꯦꯛ ꯑꯃꯗꯤ ꯂꯧꯒꯦ ꯍꯣꯏ ꯍꯣꯏ

ꯑꯣ ꯑꯣ ꯑꯗꯨ ꯑꯩꯗꯤ ꯁ꯭ꯇꯤꯜꯒꯤꯗꯨ ꯑꯣꯏꯅ ꯂꯧꯖꯔꯒꯦ ꯎꯝ

ꯑꯗꯒꯤ ꯀꯩꯅꯣꯖꯨ ꯄꯨꯈꯝ ꯇꯦꯡꯀꯣꯠꯁꯨ ꯑꯔꯪꯕꯒꯤ ꯁꯦꯠ ꯑꯗꯒꯤ ꯁ꯭ꯇꯤꯜꯒꯤ ꯁꯦꯠ ꯑꯗꯨ ꯁꯦꯠ ꯁꯦꯠꯁꯤꯡꯗꯣ ꯑꯗꯨꯁꯨ ꯑꯥ ꯑꯗꯨꯒ ꯁ꯭ꯇꯤꯜꯒꯤ ꯁꯦꯠꯇꯨꯖꯨ ꯑꯥ ꯑꯧ ꯌꯥꯎꯗꯣꯏꯅꯦ ꯌꯥꯎꯗꯣꯏꯅꯦ ꯑꯗꯨꯅ ꯄꯨꯟꯅ ꯀꯌꯥꯃꯨꯛꯀꯗꯤ ꯀꯌꯥ ꯃꯃꯟꯗꯨ ꯄꯨꯟꯅ ꯀꯌꯥꯃꯨꯛ ꯂꯥꯛꯇꯣꯏꯅꯣꯗꯣ ꯆꯧꯔꯥꯛꯄ ꯑꯃ ꯍꯥꯏꯕꯤꯔꯛꯑꯗꯤ ꯅꯨꯡꯉꯥꯏꯅꯤ ꯑꯧ ꯑꯧ ꯍꯣꯏ ꯍꯣꯏ ꯑꯥꯗ ꯗꯨꯀꯥꯟꯗ ꯑꯥ ꯍꯣꯏ ꯍꯣꯏ ꯍꯣꯏ ꯍꯥꯏꯗꯤ ꯑꯇꯩ ꯑꯥ ꯑꯥ ꯑꯗꯨ ꯑꯗꯨꯝꯕꯖꯨ ꯈꯔ ꯌꯥꯎꯅꯤ ꯗꯨꯀꯥꯟꯗ ꯂꯥꯛꯑꯒ ꯑꯗꯨꯝ ꯎꯝ ꯎꯝ ꯍꯣꯏ ꯍꯣꯏ ꯑꯧ ꯑꯧ ꯍꯣꯏ ꯍꯣꯏ ꯍꯣꯏ

ꯑꯗꯣ ꯑꯣ ꯑꯩ ꯗꯨꯀꯥꯟꯗ ꯂꯥꯛꯑꯒ ꯃꯁꯛꯇꯣ ꯌꯦꯡꯉꯀꯥꯟꯗꯅꯦ ꯂꯣꯏꯅꯃꯛ ꯈꯟꯖꯔꯒꯦ ꯗꯨꯀꯥꯟꯁꯦ ꯉꯁꯤꯗꯤ ꯈꯔ ꯊꯦꯡꯉꯦ ꯑꯗꯨꯅ ꯍꯌꯦꯡ ꯑꯣꯏꯅ ꯂꯥꯛꯆꯔꯒꯦ ꯑꯧ ꯑꯌꯨꯛꯇ ꯑꯣꯏꯅ ꯍꯌꯦꯡꯖꯨ ꯂꯥꯛꯆꯔꯒꯦ ꯍꯣꯏ ꯍꯣꯏ ꯍꯣꯏ ꯎꯝ ꯐꯔꯦ ꯐꯔꯦ ꯊꯝꯖꯔꯒꯦ ꯑꯥ ꯂꯣꯏꯔꯦ ꯍꯌꯦꯡ ꯗꯨꯀꯥꯟꯗ ꯂꯥꯛꯑꯒ ꯑꯗꯨꯝ ꯈꯟꯅꯔꯁꯤ ꯎꯝ ꯊꯝꯖꯔꯦ ꯊꯝꯖꯔꯦ ꯎꯝ